ꯅꯤꯡꯊꯝꯊꯥ ꯆꯪꯉꯛꯑꯦꯅ ꯏꯪꯉꯦꯅ ꯑꯩꯅ ꯅꯍꯥꯟ ꯍꯤꯇꯔ ꯑꯃ ꯂꯩꯔꯨꯕꯅꯦꯕꯀꯣ ꯍꯤꯇꯔꯁꯦ ꯑꯩꯅ ꯁꯤꯖꯤꯟꯟꯔꯨꯕ ꯃꯇꯝꯁꯤꯗ ꯍꯞꯇꯥ ꯑꯃ ꯑꯅꯤꯒꯤ ꯃꯅꯨꯡꯁꯤꯗ ꯌꯥꯝꯅ ꯌꯥꯔꯝꯗ꯭ꯔꯦꯕ ꯍꯥꯏꯗꯤ ꯍꯤꯇꯔꯁꯦ ꯌꯥꯝꯅ ꯐꯔꯝꯗ꯭ꯔꯦ ꯍꯥꯏꯕ ꯇꯥꯔꯦ ꯑꯗꯣ ꯃꯌꯥꯝꯁꯨ ꯁꯤꯒꯤ ꯍꯤꯇꯔꯁꯦ ꯏꯪꯉꯦꯅ ꯁꯨꯡꯂꯩ ꯂꯩꯕꯤꯔꯨꯔꯅꯨ ꯁꯤ